ꯑꯩꯅ ꯈ꯭ꯋꯥꯏꯗꯒꯤ ꯆꯠꯅꯤꯡꯕ ꯃꯐꯝꯁꯤꯗꯤ ꯁꯥꯎꯗꯤ ꯆꯠꯅꯤꯡꯕꯅꯤ ꯁꯥꯎꯗꯤꯗ ꯃꯈꯣꯏꯅ ꯇꯧꯅꯔꯤꯕ ꯐꯤꯕꯝ ꯑꯗꯨ ꯗ ꯆꯠꯅꯤꯡꯕꯅꯤ ꯑꯩꯈꯣꯏꯅ ꯆꯠꯅꯤꯡꯕ ꯇꯥꯔꯒꯁꯨ ꯁꯥꯎꯗꯤꯗꯣ ꯆꯠꯂꯒ ꯃꯥꯒꯤ ꯆꯠꯂꯤꯕ ꯅꯦꯆꯔ ꯂꯥꯡ ꯁ꯭ꯇꯦꯟꯗꯔꯠ ꯂꯥꯡ ꯆꯥꯔꯤꯕ ꯆꯤꯟꯖꯥꯛ ꯑꯗꯨ ꯑꯗꯥ ꯂꯥꯡꯗꯣ ꯌꯥꯝꯅ ꯄꯥꯝꯖꯩ ꯑꯗꯨ ꯆꯠꯂꯒ ꯑꯩꯁꯨ ꯑꯩꯅ ꯇꯧꯔꯤꯕ ꯁꯤꯟꯐꯝꯁꯤꯒ ꯑꯥꯗ ꯆꯠꯂꯒ ꯊꯕꯛ ꯑꯣꯏꯅ ꯁꯨꯔꯒ ꯂꯩꯒꯦꯅꯁꯨ ꯈꯜꯂꯤ ꯑꯗꯨꯗ ꯃꯑꯣꯡ ꯆꯥꯔꯒꯗꯤ ꯑꯩ ꯑꯥꯗꯁꯨ ꯂꯩꯒꯦꯅꯁꯨ ꯑꯗꯨꯝ ꯂꯩꯔꯒꯦꯁꯨ ꯈꯜꯂꯤ ꯑꯗꯨꯕꯨ ꯑꯥꯗ ꯃꯣꯏꯅ ꯆꯠꯅꯔꯤꯕ ꯈꯣꯠꯅꯔꯤꯕ ꯆꯥꯔꯤꯕ ꯆꯤꯟꯖꯥꯛ ꯑꯗꯨ ꯌꯥꯝꯅ ꯄꯥꯝꯃꯤ ꯑꯩꯁꯨ ꯃꯣꯏꯒꯨꯝꯃꯥꯏꯅ ꯑꯥꯗ ꯂꯩꯔꯒ ꯈꯣꯠꯂꯒ ꯇꯧꯔꯒ ꯌꯥꯝꯅ ꯂꯩꯅꯤꯡꯉꯤ ꯑꯗꯨꯕꯨ ꯇꯧꯔꯤꯕ ꯃꯇꯧꯁꯤꯅꯗꯤ ꯃꯣꯏ ꯑꯗꯥꯏꯗꯣ ꯌꯥꯝꯅ ꯅꯨꯡꯉꯥꯏꯔꯝꯗꯧꯁꯨ ꯃꯥꯜꯂꯤ ꯃꯤ ꯃꯌꯥꯝ ꯏꯃꯥꯅꯕ ꯀꯌꯥ ꯑꯃꯁꯨ ꯂꯩ ꯑꯗꯨꯗ ꯃꯣꯏꯅꯁꯨ ꯅꯨꯡꯉꯥꯏꯑꯅ ꯍꯥꯏ ꯑꯩꯁꯨ ꯑꯗꯨꯗ ꯆꯠꯂꯒꯗꯤ ꯂꯩꯔꯨꯒꯦꯅꯗꯤ ꯈꯜꯂꯤ ꯑꯗꯨꯕꯨ ꯌꯦꯡꯇꯗꯤ ꯌꯦꯡꯉꯒ ꯑꯝꯇꯗꯤ ꯆꯠꯂꯒꯦꯅꯗꯤ ꯈꯜꯂꯤ ꯑꯗꯨ ꯆꯠꯂꯒ ꯅꯨꯡꯉꯥꯏꯕꯗꯨꯁꯨ ꯅꯨꯡꯉꯥꯏꯇ꯭ꯔꯁꯨ ꯂꯩꯔꯨꯔꯒꯦ ꯑꯗꯨꯗ ꯌꯥꯗ ꯌꯥꯔꯒꯅ ꯄꯨꯟꯁꯤ ꯆꯨꯞꯄ ꯑꯣꯏꯔꯁꯨ ꯂꯩꯔꯨꯔꯒ ꯂꯣꯏꯔꯦ